ꯑꯥ ꯃꯥꯟꯅꯦ ꯃꯥꯟꯅꯦ ꯑꯩ ꯑꯥ ꯃꯥꯟꯅꯦ ꯃꯥꯟꯅꯦ ꯑꯩ ꯎꯄꯨ ꯀꯥꯡꯗꯣꯟ ꯆꯟꯕ ꯃꯤꯗꯨꯅꯤ ꯑꯥ ꯌꯥꯕꯗꯤ ꯌꯥꯅꯤ ꯑꯩꯁꯨ ꯑꯣꯗꯔꯗꯤ ꯍꯥꯟꯅ ꯑꯃꯅꯤ ꯂꯩꯕꯅꯤ ꯑꯗꯨꯕꯨ ꯇꯉꯥꯏ ꯐꯗꯕ ꯑꯣꯏꯔꯒꯗꯤ ꯑꯩ ꯅꯪꯅꯕ ꯑꯗꯨꯝ ꯇꯧꯖꯒꯦ ꯑꯣ ꯌꯥꯅꯤ ꯌꯥꯅꯤ ꯄꯨꯂꯞ ꯁꯦꯠꯇꯨꯃ ꯄꯨꯂꯞ ꯑꯩ ꯊꯧꯔꯥꯡ ꯇꯧꯖꯔꯒꯦ ꯑꯗꯨ ꯃꯃꯟꯗꯤ ꯃꯈꯟ ꯃꯈꯟ ꯈꯔ ꯂꯩꯌꯦ ꯃꯃꯟꯗꯤ ꯈꯔ ꯌꯥꯝ ꯇꯥꯡꯕ ꯃꯌꯥꯏ ꯑꯣꯏꯕ ꯈꯔ ꯍꯟꯗꯕ ꯑꯗꯨ ꯀꯔꯝꯕ ꯄꯥꯝꯕꯤꯒꯦ ꯑꯗꯨ ꯑꯗꯨꯃꯁꯨ ꯇꯥꯛꯄꯤꯔꯣ

ꯃꯁꯤ ꯃꯁꯤꯗꯤ ꯃꯥꯒꯤ ꯀ꯭ꯋꯥꯂꯤꯇꯤ ꯗꯤꯖꯥꯏꯟ ꯗꯤꯖꯥꯏꯟꯒꯤ ꯃꯇꯨꯡ ꯏꯜꯂꯦ ꯂꯤꯁꯤꯡ ꯇꯔꯥꯒꯤ ꯃꯊꯛꯇ ꯑꯗꯒꯤꯗꯤ ꯇꯔꯦꯠ ꯅꯤꯄꯥꯟ ꯑꯗꯒꯤ ꯈꯔ ꯍꯦꯟꯅ ꯋꯥꯡꯕꯗ ꯂꯤꯁꯤꯡ ꯀꯨꯟꯃꯨꯛ ꯃꯌꯥ ꯑꯗꯥꯏꯗ ꯂꯩꯕ ꯉꯥꯛꯇꯅꯤ ꯒꯣꯗ꯭ꯔꯦꯖꯁꯤꯁꯨ ꯂꯤꯁꯤꯡ ꯀꯨꯟꯒꯤ ꯃꯊꯛ ꯑꯗꯒꯤ ꯂꯤꯁꯤꯡ ꯇꯔꯥ ꯃꯉꯥ ꯇꯔꯥ ꯇꯔꯨꯛ ꯑꯗꯥꯏ ꯄꯤꯕꯕꯥꯎ ꯑꯗꯨꯝ ꯂꯩꯗ ꯒꯣꯗ꯭ꯔꯦꯖꯒꯤꯗꯤ ꯁꯣꯐꯥꯁꯤ ꯁꯣꯐꯥꯁꯤꯁꯨ ꯂꯤꯁꯤꯡ ꯀꯨꯟꯊ꯭ꯔꯥꯒꯤ ꯃꯊꯛ ꯎꯒꯤ ꯑꯣꯏꯔꯒꯅ ꯑꯥ ꯂꯤꯁꯤꯡ ꯀꯨꯟꯒ ꯇꯔꯨꯛ ꯇꯔꯦꯠ ꯄꯤꯕ ꯑꯗꯒꯤ ꯂꯤꯁꯤꯡ ꯇꯔꯥ ꯃꯉꯥ ꯇꯔꯥ ꯇꯔꯨꯛ ꯑꯗꯥꯏꯒꯤ ꯆꯥꯡ ꯉꯥꯛꯇꯅꯤ ꯑꯌꯥꯝꯕ ꯑꯩꯒꯤ ꯆꯞ ꯆꯥꯕ ꯑꯦꯔꯤꯌꯥꯁꯤ ꯀꯩꯅꯣꯅꯤ ꯁꯤꯡꯖꯃꯩ ꯁꯤꯡꯖꯃꯩ ꯑꯦ ꯊꯣꯉꯥꯝ ꯂꯩꯀꯥꯏ ꯍꯦꯛꯇ ꯍꯥꯏꯕꯤꯔꯣ ꯑꯥ ꯈꯪꯒꯅꯤ ꯑꯗꯨꯝ ꯑꯩ ꯐꯣꯟ ꯉꯥꯏꯖꯔꯝꯒꯦ ꯑꯗꯨꯝ ꯇꯧꯕꯤꯔꯣ ꯎꯝ ꯐꯅꯤ ꯐꯅꯤ ꯐꯅꯤ ꯐꯅꯤ ꯐꯅꯤ